ꯑꯩꯅ ꯏꯂꯦꯛꯇ꯭ꯔꯤꯛ ꯇꯦꯕꯦꯟ ꯐꯦꯜ ꯑꯃ ꯂꯧꯏ ꯌꯥꯝꯅ ꯐꯒꯗ꯭ꯔꯅ ꯈꯟꯂꯨꯕꯅꯤ ꯑꯗꯨꯕꯨ ꯌꯥꯝꯅ ꯐꯠꯂꯝꯗ꯭ꯔꯦ ꯅꯨꯡꯁꯤꯠꯁꯨ ꯌꯥꯝꯅ ꯀꯟꯅ ꯍꯨꯝꯗꯦ ꯈꯤꯇꯪ ꯂꯥꯞꯊꯣꯛꯑꯗꯤ ꯏꯅꯥꯛꯇ ꯅꯨꯡꯁꯤꯠ ꯑꯃꯠꯇ ꯐꯪꯗꯦ ꯆꯍꯤ ꯑꯃꯒꯤ ꯋꯥꯔꯦꯟꯇꯤꯅꯤ ꯍꯥꯏꯔꯒ ꯊꯥ ꯑꯃꯐꯥꯎ ꯆꯠꯇꯦ ꯌꯥꯝꯅ ꯐꯠꯇꯕ ꯐꯦꯜ ꯑꯣꯏꯔꯝꯂꯦ